ꯑꯧ ꯌꯥꯎꯖꯩ ꯍꯧꯖꯤꯛꯅ ꯍꯦꯟꯅ ꯑꯋꯥꯕ ꯂꯩ ꯍꯥꯏꯕꯗꯤ ꯂꯥꯟꯁꯤꯅ ꯃꯔꯝ ꯑꯣꯔꯒ ꯑꯩꯒꯤ ꯂꯥꯛꯀꯗꯕ ꯑꯩꯅ ꯇꯥꯟꯕ ꯆꯠꯀꯗꯕ ꯖꯒꯣꯏ ꯁꯥꯔꯒ ꯄꯔꯐꯣꯃꯦꯟꯁ ꯎꯠꯂꯨꯔꯒ ꯄꯩꯁꯥ ꯑꯗꯨꯝ ꯂꯥꯛꯆꯕꯅꯤꯅ ꯍꯧꯖꯤꯛꯇꯤ ꯂꯥꯟꯗ ꯇꯧꯕꯗꯒꯤ ꯊꯤꯡꯖꯤꯟꯈ꯭ꯔꯦ ꯑꯗꯨꯅ ꯄꯩꯁꯥꯒꯤ ꯑꯋꯥꯕ ꯌꯥꯝꯅ ꯂꯩ